ꯑꯩꯈꯣꯏꯒꯤ ꯏꯝꯐꯥꯜ ꯋꯦꯁ ꯗꯤꯁꯇꯤꯛꯀꯤ ꯀꯥꯝꯂꯦꯠꯁꯦ ꯌꯥꯝ ꯅꯨꯡꯉꯥꯏ ꯍꯟꯗꯛꯁꯨ ꯑꯗꯣ ꯅꯍꯥꯟꯈꯩꯒ ꯃꯥꯟꯅꯗꯕ ꯀꯥ ꯍꯦꯟꯅ ꯁꯥꯕ ꯈꯔꯗꯤ ꯊꯦꯡꯅꯩ ꯑꯗꯨꯒ ꯅꯣꯡ ꯆꯨꯕꯁꯨ ꯃꯐꯝ ꯃꯔꯥꯡ ꯈꯪꯗꯅ ꯃꯇꯝ ꯃꯇꯝ ꯆꯥꯗꯅ ꯄꯪꯆꯨ ꯆꯨꯁꯂꯛꯄ ꯑꯗꯨꯃꯥꯏꯅ ꯇꯧꯕ ꯈꯔ ꯊꯦꯡꯅꯩꯌꯦ ꯑꯗꯨꯒ ꯋꯦꯗꯔ ꯆꯦꯟꯁꯇꯤ ꯈꯔ ꯇꯧꯋꯦ ꯑꯗꯨꯝ ꯍꯥꯟꯅ ꯍꯥꯟꯅ ꯁꯥꯕꯗꯒꯤ ꯍꯦꯟꯅ ꯀꯥ ꯍꯦꯟꯅ ꯁꯥꯕꯁꯦ ꯑꯁ ꯑꯁꯦ ꯁꯨꯝ ꯌꯥꯎꯔꯦ ꯔꯦꯅꯤ ꯁꯤꯖꯟ ꯑꯣꯏꯔꯒꯅ ꯑꯗꯨꯝ ꯆꯨꯔꯒꯅ ꯏꯁꯤꯡ ꯏꯆꯥꯎ ꯊꯣꯛꯀꯩ ꯆꯨꯕ ꯑꯗꯨꯒꯨꯝꯕ ꯈꯔ ꯆꯦꯟꯁ ꯈꯔꯗꯤ ꯂꯥꯛꯑꯦ